ꯅꯣꯏ ꯁꯉꯥꯏ ꯔꯦꯁꯇꯨꯔꯦꯟꯗ ꯑꯩꯅ ꯑꯆꯥ ꯑꯊꯛ ꯀꯤꯃꯨꯛ ꯑꯣꯗꯔ ꯇꯧꯋꯦ ꯑꯗꯨ ꯋꯦꯞꯁꯥꯏꯠꯗꯒꯤ ꯊꯤꯡꯕ ꯇꯧꯈ꯭ꯔꯦ ꯑꯣꯏꯅ ꯊꯣꯛꯂꯦ ꯑꯩꯈꯣꯏꯒꯤ ꯄꯥꯔꯇꯤꯁꯦ ꯍꯧꯔꯦ ꯑꯗꯨꯅ ꯑꯗꯨ ꯍꯧꯔꯦ ꯑꯗꯨ ꯑꯊꯛ ꯊꯤꯟꯕ ꯃꯤꯒꯤ ꯐꯣꯟꯁꯦ ꯄꯥꯏꯈꯠꯇ꯭ꯔꯦ ꯌꯥꯝ ꯊꯨꯅ ꯀꯣꯜ ꯇꯧꯈ꯭ꯔꯦ ꯅꯣꯏꯅ ꯀꯟꯇꯦꯛ ꯇꯧꯕ ꯌꯥꯅꯕ ꯁꯣꯂꯨꯁꯟ ꯑꯃ ꯄꯤꯌꯨ ꯅꯠꯇ꯭ꯔꯗꯤ ꯑꯩꯒꯤ ꯑꯣꯗꯔꯁꯤꯡꯁꯦ ꯗꯔꯀꯥꯔ ꯂꯩꯔꯔꯣꯏ ꯊꯦꯡꯃꯟꯈ꯭ꯔꯦ ꯈꯔ ꯊꯨꯅ ꯇꯧꯕꯤꯌꯨ ꯀꯣ ꯑꯗꯨꯅ ꯅꯈꯣꯏ ꯑꯩꯈꯣꯏꯒꯤ ꯃꯔꯨꯞꯅ ꯇꯧꯔꯤꯕ ꯑꯣꯗꯔꯁꯦ ꯃꯣꯏꯒꯤ ꯌꯨꯝꯗ ꯂꯥꯛꯈ꯭ꯔꯦ ꯑꯩꯅ ꯇꯧꯕꯁꯦ ꯍꯧꯖꯤꯛꯐꯥꯎꯁꯨ ꯂꯥꯛꯇ꯭ꯔꯤ ꯑꯗꯨ ꯅꯣꯏꯅ ꯁꯣꯂꯨꯁꯟ ꯑꯃ ꯐꯪꯂꯒ ꯊꯨꯅ ꯗꯤꯂꯤꯕꯔꯁꯦ ꯇꯧꯕꯤꯌꯨ ꯑꯩꯈꯣꯏꯒꯤ ꯄꯥꯔꯇꯤꯁꯦ ꯂꯣꯏꯔꯗꯤ ꯅꯣꯏꯅ ꯄꯨꯔꯛꯑꯁꯨ ꯑꯩꯅ ꯑꯗꯨ ꯑꯦꯛꯁꯦꯞ ꯇꯧꯔꯔꯣꯏ ꯄ꯭ꯂꯤꯁ ꯅꯈꯣꯏꯅ ꯑꯩꯒꯤ ꯑꯣꯗꯔꯁꯤ ꯊꯨꯅ ꯇꯧꯕꯤꯔꯗꯤ ꯅꯨꯡꯉꯥꯏꯅꯤ ꯑꯗꯨꯅ ꯅꯈꯣꯏꯗ ꯑꯣꯗꯔ ꯇꯧꯕꯅꯤ ꯄ꯭ꯂꯤꯁ ꯑꯁꯤꯒꯨꯝꯕ ꯊꯕꯛꯁꯦ ꯑꯃꯨꯛ ꯇꯧꯕꯤꯔꯔꯨꯅꯨ